ꯍꯂꯣ ꯍꯣꯏ ꯃꯥꯅꯦ ꯃꯦꯝ ꯍꯥꯏꯕꯤꯌꯣ ꯑ ꯂꯩꯒꯅꯤ ꯃꯦꯝ ꯀꯔꯤ ꯃꯆꯨꯅ ꯍꯦꯟꯅ ꯄꯥꯝꯕꯤꯒꯦ ꯃꯦꯝ ꯑꯧ ꯍꯣꯏ ꯂꯩꯒꯅꯤ ꯃꯦꯝ ꯍꯣꯝ ꯗꯤꯂꯤꯕ꯭ꯔꯤꯒꯤ ꯍꯣꯏ ꯌꯥꯗꯤ ꯌꯥꯒꯅꯤ ꯃꯦꯝ ꯑꯗꯣ ꯍꯨꯖꯤꯛꯀꯤ ꯏꯔꯥꯡꯁꯤꯒꯤ ꯈꯤꯇꯪ ꯈꯨꯗꯣꯡꯆꯥꯗꯕ ꯂꯩꯕꯅ ꯃꯦꯝꯍꯣꯏ ꯏꯁꯥ ꯂꯥꯛꯑꯒ ꯑꯄꯥꯝꯕ ꯈꯟꯕꯤꯕꯅ ꯍꯦꯟꯅ ꯈꯨꯗꯣꯡꯆꯥꯔꯅꯤ

ꯍꯣꯏ ꯍꯣꯏ ꯌꯥꯅꯤ ꯃꯦꯝ